ꯑ ꯍꯜꯂꯣ ꯑꯥ ꯉꯁꯥꯏ ꯁꯤ ꯐꯣꯟ ꯇꯧꯕꯤꯔꯛꯑꯕ꯭ꯔꯥ ꯑꯥ ꯃꯥꯅꯦ ꯑꯗꯨ ꯑꯣꯏꯗꯣꯏꯅꯦ

ꯑꯥ ꯔꯧ ꯐꯪꯒꯅꯤ ꯇꯨꯡꯍꯟꯕꯤ ꯐꯪꯒꯅꯤ ꯑꯗꯨꯒ ꯁꯤꯜꯕꯔꯒ ꯐꯪꯒꯅꯤ

ꯔꯧꯒꯤ ꯑꯣꯏꯗꯣꯏꯔꯥ ꯔꯧꯁꯦ ꯇꯨ ꯊꯥꯔꯇꯤ ꯂꯩꯒꯅꯤꯀꯣ ꯀꯦꯖꯤꯗ ꯑꯗꯣ ꯑ ꯔꯧꯁꯦ ꯑꯣ ꯑꯩꯈꯣꯏꯁꯦ ꯉꯥꯁꯦ ꯈꯤꯇꯪ ꯂꯤꯔꯕꯀꯣ ꯂꯩꯔꯛꯄꯁꯦ ꯉꯥꯁꯦ ꯔꯧꯁꯦ ꯄꯤꯛꯏ ꯀꯥꯟꯗꯗꯤ ꯑꯩꯈꯣꯏ ꯈꯤꯇꯪ ꯍꯣꯡꯅ ꯌꯣꯜꯂꯦꯕꯀꯣ ꯑꯗꯣ ꯑꯩꯈꯣꯏꯁꯦ ꯂꯤꯔꯕ ꯍꯧꯖꯤꯛꯁꯦ ꯌꯥꯝ ꯆꯥꯎꯔꯦ ꯉꯥ ꯑꯃꯗ ꯀꯦꯖꯤ ꯑꯗꯨꯝ ꯃꯔꯤ ꯇꯥꯒꯦ ꯇꯧꯔꯦ ꯍꯥꯏꯇꯥꯔꯦ ꯑꯗꯨꯝ ꯑꯗꯨꯅ ꯑꯩꯈꯣꯏ ꯉꯥꯁꯦ ꯈꯔ ꯊꯥꯛꯄ ꯃꯆꯤꯟꯖꯥꯛꯁꯨ ꯈꯔ ꯀꯨꯏꯅ ꯇꯧꯔꯕꯅꯤꯅ ꯈꯤꯇꯪ ꯃꯌꯥꯝꯗꯒꯤ ꯃꯃꯜꯁꯦ ꯈꯤꯇꯪ ꯇꯥꯡꯖꯔꯦ ꯑꯗꯣ ꯍꯌꯦꯡ ꯑꯗꯨꯝ ꯄꯣꯠꯇꯨꯁꯨ ꯐꯖꯅ ꯈꯦꯠꯅꯒꯅꯤꯀꯣ ꯃꯣꯏ ꯀꯩꯊꯦꯜꯗ ꯀꯔꯤꯗ ꯈꯔ ꯌꯣꯜꯂꯤꯕ ꯃꯈꯩꯁꯤꯒ ꯑꯩꯈꯣꯏ ꯁꯤꯒꯗꯤ ꯑ ꯇꯨꯡꯍꯟꯕꯤꯗꯅ ꯈꯔ ꯑꯃꯨꯛ ꯍꯣꯡꯉꯛꯅꯤ ꯇꯨꯡꯍꯟꯕꯤꯗꯤ ꯋꯥꯟ ꯐꯤꯞꯇꯤ ꯂꯩꯀꯣ ꯃꯃꯜ ꯇꯨꯡꯍꯟꯕꯤꯗꯤ ꯈꯔꯁꯨ ꯑꯗꯨꯝ ꯑꯩꯈꯣꯏ ꯃꯌꯥꯝꯅ ꯌꯣꯟꯅꯔꯤꯕ ꯆꯥꯡꯗꯒꯤꯁꯨ ꯇꯥꯡꯈꯠꯇꯕꯅꯦ ꯇꯨꯡꯍꯟꯕꯤꯁꯤꯗꯤ ꯋꯥꯟ ꯐꯤꯞꯇꯤ ꯂꯩꯒꯅꯤ ꯀꯦꯖꯤꯗ ꯑ ꯑꯥ ꯑꯥ ꯃꯣꯟꯗ ꯑꯣꯏꯅ ꯂꯧꯕꯇꯥꯔꯗꯤ ꯉꯁꯥꯏ ꯇꯨ ꯊꯥꯔꯇꯤ ꯁꯥꯕꯁꯦ ꯑꯩꯈꯣꯏ ꯇꯨ ꯇꯦꯟ ꯐꯥꯎꯕ ꯁꯥꯔꯒꯦ ꯃꯣꯟꯗ ꯂꯧꯗꯧꯕ ꯑꯣꯏꯔꯗꯤ

ꯑ

ꯑꯥ ꯍꯌꯦꯡꯗꯤ ꯑꯩꯈꯣꯏ ꯑꯥ ꯍꯣꯏ ꯍꯌꯦꯡꯗꯤ ꯐꯥꯔꯒꯦ ꯑꯗꯨꯒ ꯂꯥꯡ ꯀꯣꯏꯁꯤꯜꯂꯒ ꯑꯗꯨꯝ ꯊꯝꯃꯒꯦ ꯑꯗꯨꯒ ꯍꯪꯆꯤꯠ ꯑꯌꯨꯛꯇꯣ ꯑꯗꯨꯗ ꯑꯗꯨꯝ ꯑꯩꯈꯣꯏ ꯑꯗꯣꯝꯒꯤ ꯃꯣꯏ ꯂꯩꯐꯝꯗꯨꯗ ꯑꯩꯈꯣꯏ ꯑꯗꯨꯝ ꯊꯤꯟꯖꯔꯛꯑꯒꯦ ꯃꯐꯝꯗꯨꯗ ꯑꯩꯈꯣꯏ ꯂꯝ ꯁꯥꯡꯕꯒꯤ ꯃꯇꯨꯡꯏꯟꯅꯗꯤ ꯂꯧꯔꯦꯕꯀꯣ ꯑꯗꯣ ꯁꯣꯟꯒꯤ ꯂꯝꯗꯤ ꯑꯩꯈꯣꯏ ꯑꯗꯨꯗꯤ ꯀꯤꯂꯣꯃꯤꯇꯔ ꯍꯣꯏ ꯑꯗꯨꯗꯤ ꯌꯥꯝ ꯅꯛꯑꯦ ꯑꯗꯨꯅ ꯄꯩꯁꯥꯁꯦ ꯂꯨꯄꯥ ꯍꯣꯏ ꯂꯧꯗ꯭ꯔꯁꯨ ꯌꯥꯔꯕꯅꯦ ꯀꯣ ꯑꯗꯨꯝ ꯍꯣꯏ ꯂꯨꯄꯥ ꯆꯥꯃꯥ ꯀꯣꯛ ꯍꯦꯛ ꯄꯤꯔꯛꯑꯣ ꯑ ꯍꯣꯏ ꯑꯪ ꯑꯩꯈꯣꯏ ꯑꯗꯨꯝ ꯑꯗꯣꯝꯅ ꯄꯥꯝꯕ ꯃꯇꯝꯗꯨꯗ ꯑꯗꯨꯝ ꯑꯌꯨꯛꯇꯨꯗ ꯊꯤꯟꯖꯔꯛꯑꯒꯦ ꯃꯉꯥꯗ ꯄꯥꯝꯃꯁꯨ ꯑꯩꯈꯣꯏꯗꯤ ꯑꯗꯨꯝ ꯅꯪꯅꯕ ꯑꯗꯨꯝ ꯇꯧꯏꯕꯀꯣ ꯑꯗꯨꯅ

ꯉꯟꯕ ꯍꯥꯏꯗꯤ ꯄꯨꯡ ꯃꯉꯥ ꯁꯤꯗ ꯑꯗꯨꯝ ꯑꯩꯈꯣꯏ ꯃꯉꯥꯗ ꯌꯥꯗꯣꯏꯔꯥ ꯑꯣ ꯍꯣꯏ ꯍꯣꯏ